ꯑꯩꯒꯤ ꯂꯨꯍꯣꯡꯕ ꯁꯦꯂꯦꯕ꯭ꯔꯦꯠ ꯇꯧꯈꯤ ꯑꯩꯒꯤ ꯐ꯭ꯔꯦꯟꯁ ꯑꯃꯁꯨꯡ ꯐꯦꯃꯤꯂꯤꯁꯤꯡꯒ ꯑꯩꯒꯤ ꯇꯨ ꯊꯥꯎꯖꯟ ꯁꯤꯛꯁꯇꯤꯟꯗ ꯂꯨꯍꯣꯡꯈꯤ ꯑꯗ ꯑꯩꯒꯤ ꯐꯦꯃꯤꯂꯤꯁꯤꯡꯅ ꯑꯩꯒꯤ ꯐ꯭ꯔꯦꯟꯁꯁꯤꯡ ꯑꯗꯒꯤ ꯑꯩꯒꯤ ꯂꯩꯀꯥꯏꯒꯤ ꯅꯥꯏꯚꯔꯁꯤꯡ ꯂꯣꯏꯅꯃꯛ ꯁꯤꯌꯥꯔ ꯇꯧꯔꯒ ꯄꯥꯡꯊꯣꯛꯈꯤ ꯑꯩꯒꯤ ꯂꯨꯍꯣꯡꯕ ꯑꯗꯣ ꯑꯗꯨ ꯀꯔꯝ ꯃꯥꯏꯅ ꯄꯥꯡꯊꯣꯛꯈꯤ ꯍꯥꯏꯔꯒꯗꯤ ꯑꯩꯅ ꯆꯥꯛ ꯐꯤꯁ ꯋꯤꯠ ꯀꯔꯤ ꯏꯇꯤꯡ ꯐꯤꯁ ꯑꯃ ꯁꯤꯜꯂꯤ ꯑꯩꯈꯣꯏ ꯁ꯭ꯋꯥꯏꯗ ꯆꯥꯛꯂꯦꯟ ꯑꯃ ꯁꯤꯜꯂꯤ ꯆꯥꯛꯂꯦꯟꯗꯨꯗ ꯑꯩꯒꯤ ꯐ꯭ꯔꯦꯟꯁ ꯁꯥꯔꯀꯜ ꯑꯗꯒꯤ ꯅꯥꯏꯕꯔ ꯁꯥꯔꯀꯜ ꯂꯣꯏꯅ ꯌꯥꯎꯔꯦ ꯑꯗꯨꯃꯥꯏꯅ ꯇꯧꯔꯒ ꯑꯩ ꯇꯨ ꯊꯥꯎꯖꯟ ꯁꯤꯛꯁꯇꯤꯟꯗ ꯑꯩ ꯂꯨꯍꯣꯡꯕꯒꯤ ꯀꯔꯤ ꯁꯦꯂꯦꯕ꯭ꯔꯦꯁꯟ ꯑꯃ ꯄꯥꯡꯊꯣꯛꯈꯤ